ꯍꯂꯣ ꯁꯤꯕꯨ ꯀ꯭ꯂꯥꯁꯤꯛ ꯒ꯭ꯔꯥꯟꯗꯦ ꯏꯝꯐꯥꯜꯒꯤ ꯑꯣꯏꯕꯤꯔꯕ ꯅꯠꯇ꯭ꯔꯣ ꯗꯦꯠ ꯇ꯭ꯋꯦꯟꯇꯤꯒꯤꯁꯤꯗ ꯇꯦꯕꯜ ꯑꯝꯇꯪ ꯕꯨꯛ ꯇꯧꯖꯒꯦ ꯇꯧꯕ ꯑꯗꯨꯕꯨ ꯀꯔꯤ ꯑꯣꯐꯔꯒꯨꯝꯕ ꯂꯩꯒꯗ꯭ꯔꯣ ꯇꯥꯡ ꯀꯨꯟꯒꯤꯁꯤꯗꯕꯣ ꯑ ꯇꯦꯟ ꯄꯥꯔꯁꯦꯟ ꯂꯩꯌꯦ ꯑꯣ ꯇꯦꯟ ꯄꯥꯔꯁꯦꯟ ꯂꯩꯔꯒꯗꯤ ꯂꯨꯄꯥ ꯀꯌꯥꯃꯨꯛꯀ ꯇꯥꯒꯗꯧ ꯃꯥꯟꯒꯦ ꯑꯣ ꯇꯨ ꯊꯥꯎꯖꯟ ꯑꯣ ꯑꯗꯨ ꯑꯣꯏꯇꯥꯔꯒꯗꯤ ꯁꯤ ꯅꯝꯕꯔꯁꯦ ꯖꯤꯄꯦ ꯄꯥꯏꯕ꯭ꯔꯣ ꯑꯣ ꯖꯤꯄꯦꯗ ꯑꯗꯨꯝ ꯇꯧꯖꯔꯛꯒꯦ ꯑꯗꯨꯗꯤ ꯑꯣ ꯐꯔꯦ ꯐꯔꯦ ꯖꯤꯄꯦꯗ ꯑꯗꯨꯝ ꯇꯧꯖꯔꯛꯑꯒꯦ